ꯑꯩꯈꯣꯏ ꯀꯛꯆꯤꯡꯁꯤꯗ ꯂꯝ ꯀꯣꯏꯕꯅ ꯌꯥꯝꯅ ꯌꯦꯡꯕ ꯆꯠꯅꯔꯒ ꯍꯥꯏꯔꯕꯗꯤ ꯀꯛꯆꯤꯡ ꯒꯥꯔꯗꯦꯟꯒ ꯏꯀꯣ ꯄꯥꯛꯀꯅꯤ ꯀꯛꯆꯤꯡ ꯒꯥꯔꯗꯦꯟꯁꯤꯗ ꯑꯩꯈꯣꯏꯅ ꯆꯩꯔꯥꯎ ꯆꯤꯡ ꯀꯥꯕ ꯑꯗꯨꯒ ꯂꯩꯁꯤꯡ ꯃꯈꯟ ꯃꯈꯟꯒꯤ ꯐꯖꯕ ꯂꯩ ꯃꯈꯟ ꯃꯈꯟꯁꯨ ꯌꯥꯝꯅ ꯊꯥꯏ ꯑꯗꯨꯒ ꯂꯥꯏꯒꯤ ꯈꯨꯕꯝ ꯍꯥꯏꯔꯗꯤ ꯃꯥꯍꯥꯗꯦꯕꯒꯤ ꯈꯨꯕꯝ ꯑꯃꯁꯨ ꯂꯩ ꯂꯥꯏꯒꯤ ꯈꯨꯕꯝ ꯑꯃꯁꯨ ꯂꯩ ꯑꯗꯨꯒ ꯀꯛꯆꯤꯡ ꯒꯥꯔꯗꯦꯟ ꯁꯤꯗꯒꯤ ꯃꯊꯛꯁꯤꯗꯒꯤ ꯌꯦꯡꯕ ꯇꯥꯔꯒꯗꯤ ꯀꯛꯆꯤꯡꯒꯤ ꯐꯖ ꯐꯖꯔꯕ ꯃꯐꯝ ꯃꯌꯥꯝ ꯑꯃꯁꯨ ꯎꯕ ꯐꯪꯒꯅꯤ ꯑꯗꯨꯒ ꯏꯀꯣ ꯄꯥꯛꯀꯤ ꯍꯥꯏꯔꯒꯅ ꯏꯀꯣ ꯄꯥꯛꯁꯤ ꯂꯩ ꯐꯖ ꯐꯖꯔꯕ ꯑꯗꯨꯒ ꯂꯩ ꯃꯈꯟ ꯃꯈꯟ ꯊꯥꯏ ꯑꯗꯨꯒ ꯎ ꯋꯥꯁꯨ ꯃꯈꯟ ꯃꯈꯟꯒꯤ ꯌꯥꯝꯅ ꯊꯥꯏ ꯑꯗꯨꯒ ꯆꯥꯕꯒꯤ ꯍꯥꯏꯔꯨꯔꯒꯗꯤ ꯀꯛꯆꯤꯡꯒꯤ ꯄ꯭ꯔꯤꯊꯤꯕꯤꯅ ꯃꯁꯛ ꯈꯪꯅꯕ ꯀꯛꯆꯤꯡ ꯕꯣꯔꯥ ꯍꯥꯏꯔꯒ ꯈꯪꯅꯕ ꯑꯃꯁꯨ ꯂꯩ ꯑꯗꯨꯒ ꯆꯥꯁꯨꯕꯤ ꯆꯦꯡꯅ ꯆꯦꯡꯅ ꯁꯥꯕ ꯄꯣꯠ ꯆꯥꯁꯨꯕꯤ ꯍꯥꯏꯁꯤꯁꯨ ꯃꯤꯅ ꯌꯥꯝꯅ ꯄꯥꯝꯅꯩ ꯑꯗꯨꯒ ꯋꯥꯒꯨꯝꯕꯅ ꯁꯥꯕ ꯋꯥꯅ ꯁꯥꯕ ꯁꯣꯏꯕꯨꯝ ꯍꯥꯏꯕꯁꯤꯁꯨ ꯃꯤꯅ ꯌꯥꯝꯅ ꯄꯥꯝꯅ ꯆꯥꯅꯩ ꯌꯥꯝꯅ ꯂꯝ ꯀꯣꯏꯕꯁꯤꯡ ꯑꯁꯤꯒꯤ ꯄꯣꯠꯁꯤꯡꯁꯤ ꯌꯥꯝꯅ ꯄꯥꯝꯅ ꯀꯣꯏꯕꯁꯨ ꯆꯠꯅꯩ ꯑꯗꯨꯒ ꯌꯥꯝꯁꯨ ꯆꯥꯅꯩ